ꯍꯜꯂꯣ ꯑꯥ ꯍꯜꯂꯣ

ꯑꯣ ꯑꯩꯒꯤ ꯃꯣꯕꯥꯏꯜꯗꯣ ꯍꯧꯖꯤꯛꯐꯥꯎ ꯁꯦꯝꯕꯤꯗ꯭ꯔꯤꯕ꯭ꯔꯣ ꯀꯨꯏꯗꯤ ꯀꯨꯏꯔꯕꯅꯤ ꯅꯍꯥꯟ ꯁꯦꯝꯕ ꯂꯥꯛꯄꯗꯗꯤ ꯍꯥꯏꯔꯝꯃꯕꯅꯤ ꯑꯗꯣ ꯀꯥꯎꯊꯣꯛꯈ꯭ꯔꯕꯣ

ꯑꯥ ꯑꯣ ꯑꯗꯣ ꯑꯩꯒꯤ ꯃꯣꯕꯥꯏꯜꯁꯦ ꯀꯩꯅꯣ ꯑꯩꯈꯣꯏꯒꯤ ꯋꯥꯔꯤ ꯁꯥꯕ ꯀꯥꯟꯗꯀꯣ ꯃꯈꯣꯜ ꯀꯩꯅꯣ ꯇꯧꯗꯕꯗꯣ ꯃꯈꯣꯜ ꯊꯣꯛꯇꯕꯗꯣ ꯍꯥꯏꯕꯗꯤ ꯃꯣꯏꯅ ꯉꯥꯡꯕ ꯑꯩꯅ ꯇꯥꯗꯕꯗꯣ ꯑꯗꯨꯨꯗꯨ ꯇꯧꯕ ꯑꯗꯨꯗꯨꯒ ꯑꯥꯎ ꯑꯗꯨꯗꯨꯒ ꯉꯁꯥꯏꯒꯤ ꯐꯣꯟꯒꯤ ꯃꯃꯥꯏꯗꯣ ꯗꯤꯁꯄ꯭ꯂꯦ ꯆꯥꯛꯄ ꯍꯥꯏꯕ꯭ꯔꯣ ꯑꯥ ꯑꯗꯨꯗꯨꯒ ꯁꯤꯟꯒꯦ ꯇꯧꯕ ꯑꯗꯨ ꯃꯃꯜꯗꯨꯅ ꯀꯌꯝ ꯆꯪꯒꯗꯕꯅꯣ ꯑꯗꯨ ꯑꯥꯎ ꯑꯗꯣ ꯐꯣꯟꯗꯣ ꯌꯥꯔꯒꯗꯤ ꯑꯩ ꯍꯧꯖꯤꯛ ꯂꯥꯛꯅꯤꯡꯕ ꯑꯗꯨ ꯀꯌꯥꯝ ꯀꯌꯥꯝ ꯍꯥꯏꯕꯗꯤ ꯌꯥꯔꯒꯗꯤ ꯉꯁꯤꯗꯣ ꯁꯦꯝꯕ ꯂꯣꯏꯒꯗ꯭ꯔꯥ ꯀꯨꯏꯗꯤ ꯀꯨꯏꯔꯕꯅꯤꯀꯣ ꯅꯣꯏ ꯗꯨꯀꯥꯟꯁꯦ ꯍꯥꯏꯕꯗꯤ ꯍꯥꯏꯕꯗꯤ ꯅꯣꯏ ꯗꯨꯀꯥꯟꯁꯦ ꯌꯥꯝꯅ ꯀꯩ ꯍꯥꯏꯗꯣꯏꯅꯣ ꯊꯧꯁꯥꯗꯕ ꯗꯨꯃꯥꯏꯅ ꯇꯧꯕ ꯃꯥꯜꯂꯦꯕꯣ ꯍꯥꯏꯕꯗꯤ ꯌꯦꯟꯉꯨꯅꯦꯀꯣ ꯍꯧꯖꯤꯛ ꯅꯨꯃꯤꯠ ꯅꯨꯃꯤꯠ ꯃꯁꯤꯡ ꯉꯁꯤꯒ ꯀꯩꯅꯣ ꯁꯨꯔꯝꯃꯅꯤ ꯑꯍꯨꯝꯅꯤ ꯍꯣꯍꯣꯏ ꯑꯗꯣ ꯌꯥꯝꯅ ꯌꯥꯝꯅ ꯊꯨꯅ ꯍꯥꯏꯕꯤꯔꯛꯑꯣ ꯍꯥꯏꯕꯗꯤ ꯐꯣꯟꯁꯦ ꯑꯩ ꯃꯤꯉꯣꯟꯗꯒꯤ ꯋꯥꯏꯔꯒ ꯇꯧꯔꯛꯏꯅꯦꯕ ꯍꯣꯍꯣꯏ ꯍꯣꯏ ꯍꯣꯏ

ꯍꯣꯏ ꯍꯣꯏ ꯑꯥꯎ ꯑꯥꯎ ꯍꯣꯏꯍꯣꯏ ꯑꯩ ꯐꯣꯟꯁꯦ ꯃꯤꯑꯣꯟꯗꯒꯤ ꯋꯥꯏꯔꯒ ꯉꯥꯏꯇ ꯇꯧꯕꯗꯣ ꯑꯩꯀꯥꯏꯔꯦꯕꯀꯣ ꯑꯗꯨꯅ ꯇꯧꯕꯅꯦꯕ

ꯑꯥ ꯌꯥꯔꯒꯗꯤ ꯍꯌꯦꯡꯗꯣ ꯍꯌꯦꯡꯗꯨꯗ ꯑꯣꯏꯅ ꯂꯣꯏꯁꯤꯟꯕꯤꯅꯕ ꯑꯝꯇ ꯈꯔ ꯀꯩꯅꯣ ꯇꯧꯕꯤꯌꯣꯕ ꯑꯉꯥꯡꯁꯤꯡꯗꯣ ꯑꯥ ꯍꯥꯏꯕꯤꯎꯕ